ꯀꯔꯤꯒꯨꯝꯕ ꯌꯨꯝꯗ ꯈꯪꯍꯧꯗꯅ ꯈꯣꯡ ꯍꯥꯝꯊ ꯈꯣꯠꯊꯕ ꯇꯧꯔꯛꯂꯒꯗꯤ ꯑꯩꯈꯣꯏꯒꯤꯗꯤ ꯈꯨꯡꯒꯪ ꯑꯣꯏꯕꯅꯤꯅ ꯍꯤꯗꯥꯛ ꯂꯥꯡꯊꯛ ꯐꯪꯕꯒꯤ ꯈꯨꯗꯣꯡ ꯆꯥꯕꯁꯨ ꯌꯥꯝꯅ ꯅꯦꯝꯃꯤ ꯈꯔꯥ ꯂꯥꯞꯄ ꯑꯣꯏꯕꯅꯤꯅ ꯉꯥꯏꯍꯥꯛ ꯉꯥꯏꯍꯥꯛꯀꯤꯗꯤ ꯑꯩꯈꯣꯏꯅ ꯈꯪꯖꯕ ꯑꯍꯜ ꯂꯃꯟꯁꯤꯡꯅꯁꯨ ꯍꯥꯏꯕꯤꯔꯝꯕ ꯁꯤꯅꯤ ꯁꯤꯅꯤ ꯍꯥꯏꯕꯗꯨ ꯏꯁꯤꯡ ꯏꯁꯤꯡꯗ ꯀꯔꯤꯒꯨꯝꯕ ꯌꯨꯝꯗ ꯂꯥꯏꯌꯦꯡꯕꯒꯤ ꯃꯑꯣꯡꯗꯨꯗꯤ ꯈꯔ ꯍꯥꯏꯔꯒꯗꯤ ꯆꯔꯥ ꯁꯤꯠꯄꯤꯕ ꯆꯥꯕ ꯇꯔꯒꯁꯨ ꯑꯆꯝꯕ ꯑꯣꯏꯅ ꯈꯔ ꯈꯖꯤꯛ ꯆꯥꯕ ꯑꯗꯨꯒ ꯊꯕꯛ ꯏꯟꯈꯥꯡ ꯁꯨꯕ ꯁꯨꯗꯕꯤꯗ ꯄꯣꯊꯥꯔꯒ ꯂꯩꯕꯤꯕ ꯍꯛꯆꯥꯡ ꯆꯣꯛꯊꯔꯛꯄ ꯇꯔꯒꯁꯨ ꯏꯁꯤꯡ ꯏꯁꯤꯡ ꯑꯁꯧꯕꯗ ꯆꯤꯅꯤ ꯈꯔꯒ ꯊꯨꯝ ꯈꯔꯒ ꯏꯁꯤꯡ ꯍꯥꯞꯄꯒ ꯑꯗꯨꯝ ꯊꯛꯄꯁꯨ ꯀꯥꯟꯅꯩ ꯑꯗꯨꯒ ꯀꯔꯤꯒꯨꯝꯕ ꯍꯛꯆꯥꯡ ꯀꯔꯤ ꯇꯧꯔꯛꯑꯦ ꯈꯜꯂꯣ ꯍꯛꯆꯥꯡ ꯂꯥꯏꯍꯧꯒꯨꯝꯕ ꯀꯟꯅ ꯀꯩꯗꯧꯔꯛꯑꯒꯁꯨ ꯂꯥꯏꯕꯛꯇ ꯏꯁꯤꯡ ꯈꯔ ꯆꯣꯠꯂꯒ ꯅꯥꯞꯄꯤꯕ ꯃꯥꯒꯤ ꯑꯁꯥꯕꯗꯨ ꯈꯔ ꯂꯧꯊꯣꯛꯄꯤꯕꯁꯨ ꯑꯗꯨꯝ ꯀꯟꯅꯩ ꯑꯗꯨꯒ ꯆꯥꯛ ꯆꯥꯁꯤꯟꯗꯕ ꯅꯣꯡꯃꯒꯤ ꯆꯔꯥ ꯁꯤꯠꯇꯣꯛꯄ ꯑꯗꯨꯁꯨ ꯑꯗꯨꯝ ꯀꯥꯅꯩ ꯁꯨꯃꯥꯏꯅ ꯇꯧꯗꯅ ꯑꯗꯨꯝ ꯂꯥꯏꯌꯦꯡꯖꯩ